ꯃꯔꯨ ꯑꯣꯏꯅ ꯑꯩꯈꯣꯏꯒꯤ ꯆꯥꯛꯈꯨꯝꯗ ꯈꯔꯝꯕꯤ ꯑꯗꯨꯒ ꯂꯣꯏꯅꯅ ꯇꯣꯉꯥꯟ ꯇꯣꯉꯥꯟꯕ ꯎꯇꯤꯟꯅ ꯆꯤꯡꯕꯁꯤ ꯆꯪꯍꯜꯂꯣꯏ ꯍꯥꯏꯕ ꯇꯥꯔꯒꯗꯤ ꯑꯩꯈꯣꯏꯅ ꯄꯣꯠ ꯆꯩ ꯊꯝꯕ ꯃꯇꯝꯗ ꯑꯩꯈꯣꯏ ꯌꯥꯝꯅ ꯆꯦꯛꯁꯤꯟꯅ ꯑꯩꯈꯣꯏ ꯑꯣꯄꯟꯗ ꯊꯝꯗꯕ ꯑꯩꯈꯣꯏ ꯃꯔꯨ ꯑꯣꯏꯅ ꯑꯩꯈꯣꯏ ꯄꯥꯠꯇ꯭ꯔꯒꯨꯝꯕꯁꯤꯗ ꯐꯖꯅ ꯍꯥꯞꯄꯒ ꯃꯈꯣꯏ ꯃꯈꯨꯝꯁꯦ ꯐꯖꯅ ꯀꯨꯞꯁꯤꯜꯂꯒ ꯊꯝꯕ ꯇꯥꯔꯒꯗꯤ ꯑꯩꯈꯣꯏ